ꯑꯩꯒꯤ ꯃꯤꯠꯃꯥꯡꯗ ꯀꯔꯤꯒꯨꯝꯕ ꯐꯖꯕ ꯄꯣꯠꯁꯛ ꯑꯃ ꯎꯕ ꯃꯇꯝꯗ ꯑꯩ ꯃꯁꯤ ꯌꯦꯛꯀꯅꯤ ꯍꯥꯏꯅ ꯑꯩ ꯂꯦꯞꯊꯣꯛꯀꯅꯤ ꯑꯗꯨꯒ ꯑꯩꯅ ꯀꯔꯤꯒꯨꯝꯕ ꯑꯃ ꯌꯦꯛꯄ ꯃꯇꯝꯗ ꯑꯩ ꯃꯗꯨ ꯃꯍꯥꯎ ꯂꯧꯒꯅꯤ ꯍꯥꯏꯕꯗꯤ ꯀꯔꯤꯒꯨꯝꯕ ꯑꯩꯅ ꯂꯩ ꯑꯃ ꯌꯦꯛꯂꯒꯁꯨ ꯃꯁꯤꯒꯤ ꯂꯩꯅꯥ ꯃꯔꯛꯁꯤꯗꯒꯤ ꯂꯩꯁꯦ ꯁꯥꯠꯅꯤꯡ ꯁꯥꯠꯅꯤꯡ ꯌꯥꯝꯅ ꯐꯨꯀꯥꯏꯅ ꯌꯥꯝꯅ ꯃꯀꯥ ꯐꯟꯅꯗꯤ ꯁꯥꯠꯇꯣꯛꯇ꯭ꯔꯤꯕ ꯑꯩꯈꯣꯏꯒꯤ ꯁꯥꯠꯅꯤꯡ ꯁꯥꯠꯅꯤꯡ ꯄꯣꯝꯁꯥꯠꯅꯔꯛꯄꯒꯤ ꯃꯇꯧꯅꯤꯀꯣ ꯁꯤꯒꯤ ꯃꯄꯥꯁꯤꯗꯅ ꯈꯤꯇꯪ ꯉꯧꯍꯜꯂꯕ ꯑꯗꯒꯤ ꯁꯤꯁꯤꯅ ꯈꯔ ꯉꯥꯡꯇꯛ ꯇꯧꯍꯜꯂꯕ ꯁꯤꯁꯤꯅ ꯍꯦꯟꯅ ꯉꯥꯡꯍꯜꯂꯕ ꯑꯗꯨ ꯑꯣꯏꯔꯒꯗꯤ ꯁꯤꯁꯤꯅ ꯍꯦꯟꯅ ꯐꯖꯒꯅꯤ ꯑꯗꯨꯒ ꯁꯤꯁꯤꯅ ꯄꯣꯝꯁꯥꯠꯅꯕꯒꯤ ꯃꯇꯝ ꯑꯣꯏꯒꯅꯤ ꯑꯗꯒꯨ ꯁꯤꯁꯤꯅ ꯃꯁꯤꯁꯤꯗꯅ ꯃꯅꯥ ꯍꯥꯞꯄꯒ ꯁꯤꯁꯤꯗꯅ ꯃꯁꯥ ꯍꯥꯞꯄꯒ ꯍꯦꯟꯅ ꯐꯖꯒꯅꯤꯒ ꯍꯥꯏꯕ ꯑꯩꯒꯤ ꯄꯨꯛꯅꯤꯡꯗ ꯌꯥꯝꯅ ꯅꯨꯡꯉꯥꯏꯕ ꯃꯍꯥꯎ ꯑꯃ ꯑꯩ ꯐꯪꯕ ꯉꯝꯒꯅꯤ